ꯇꯣꯏꯟꯇꯤ ꯁꯤꯛꯁ ꯑꯣꯛꯇꯣꯕꯔ ꯇꯨ ꯖꯦꯔꯣ ꯇꯣꯏꯟꯇꯤ ꯊ꯭ꯔꯤ ꯇꯣꯏꯟꯇꯤ ꯁꯕꯦꯟ ꯐꯦꯕꯨꯋꯥꯔꯤ ꯇꯨ ꯖꯤꯔꯣ ꯇꯣꯏꯟꯇꯤ ꯇꯨ ꯐꯤꯐ ꯖꯨꯟ ꯇꯨ ꯖꯨꯔꯣ ꯇꯣꯏꯟꯇꯤ ꯇꯨ ꯁꯤꯛꯁ ꯃꯥꯔꯁ ꯅꯥꯏꯟꯇꯤꯟ ꯁꯤꯛꯁꯇꯤ ꯐꯔꯁ ꯅꯕꯦꯝꯕꯔ ꯅꯥꯏꯟꯇꯤꯟ ꯁꯤꯛꯁꯇꯤ ꯋꯥꯟ